ꯑꯥ ꯍꯜꯂꯣ ꯑꯣ ꯍꯣꯏ ꯍꯣꯏ ꯇꯥꯏꯌꯦ ꯏꯇꯥꯎ ꯚꯥꯏ ꯍꯟꯗꯛ ꯏꯃꯣꯏꯅꯨꯒꯤꯁꯤꯗꯤ ꯈꯔ ꯀꯩꯅꯣ ꯑꯃꯗꯤ ꯄꯨꯟꯅ ꯆꯥꯃꯤꯟꯅꯁꯤ ꯀꯩꯅꯣ ꯉꯥꯗꯤ ꯌꯨꯝꯒꯤ ꯐꯖꯕ ꯑꯃ ꯂꯩꯔꯅꯤ ꯑꯗꯨꯒ ꯑꯩꯈꯣꯏ ꯃꯗꯨꯗ ꯄꯨꯟꯅ ꯆꯥꯃꯤꯟꯅꯔꯅꯤ ꯀꯩꯅꯣ ꯚꯥꯏ ꯑꯗꯣ ꯅꯈꯣꯏꯗ ꯆꯥꯁꯤ ꯍꯥꯏꯕ꯭ꯔꯣ ꯑꯩꯈꯣꯏꯗ ꯆꯥꯁꯤ ꯍꯥꯏꯕ꯭ꯔꯣ

ꯑꯗꯨ ꯅꯨꯃꯤꯠꯇꯨꯗꯤ ꯄꯨꯟꯅ ꯐꯨꯒꯠꯃꯤꯟꯅꯔꯁꯦꯕ ꯑꯥ ꯑꯩꯈꯣꯏ ꯏꯇꯩꯃ ꯍꯣꯏꯅꯁꯨ ꯍꯥꯏꯌꯦꯕ ꯈꯪꯑꯕ ꯎꯝ ꯏꯃꯣꯏꯅꯨ ꯅꯨꯃꯤꯠꯁꯤꯗꯤ ꯏꯃꯨꯡ ꯃꯅꯨꯡ ꯄꯨꯟꯅ ꯆꯥꯃꯤꯟꯅꯕꯅ ꯐꯩ ꯀꯥꯏꯅ ꯍꯥꯏꯌꯦꯕ ꯎꯝ ꯑꯩꯈꯣꯏ ꯏꯃꯥ ꯍꯣꯏ ꯀꯔꯤ ꯀꯔꯤ ꯋꯥꯔꯤ ꯁꯥꯟꯅꯕꯗꯗꯤ ꯑꯩꯈꯣꯏ ꯏꯇꯩꯃꯥ ꯍꯣꯏꯗꯨꯅ ꯃꯈꯣꯏꯗꯨ ꯅꯍꯥꯟ ꯋꯥꯔꯤ ꯁꯥꯟꯅꯔꯝꯃꯦꯕ ꯑꯩꯈꯣꯏ ꯏꯃꯣꯏꯅꯨꯗꯣ ꯍꯟꯗꯛꯇꯤ ꯐꯖꯅ ꯇꯧꯁꯤ ꯃꯈꯣꯏ ꯑꯥ ꯃꯩꯔꯨ ꯐꯖꯅ ꯂꯥꯠꯇꯅ ꯃꯩ ꯐꯨꯡꯒꯥ ꯂꯥꯏꯔꯨꯒ ꯇꯧꯗꯅ ꯇꯧꯗꯧꯔꯤꯌꯦꯕ ꯑꯩꯈꯣꯏ ꯋꯥꯔꯤ ꯁꯥꯟꯅꯕ ꯍꯥꯏꯕ ꯇꯥꯔꯦ ꯑꯗꯨꯗ ꯍꯧꯕꯅꯦꯕ ꯅꯣꯏꯒꯤꯗꯤ ꯚꯥꯏ ꯅꯣꯏꯒꯤꯁꯨ ꯐꯖꯅ ꯇꯧꯒꯦꯅ ꯈꯜꯂꯝꯒꯅꯤ ꯑꯗꯨ ꯆꯥꯛꯇꯨ ꯄꯨꯟꯅ ꯆꯥꯃꯤꯟꯅꯁꯦꯕ

ꯚꯥꯏ ꯑꯗꯨ ꯏꯃꯣꯏꯅꯨ ꯂꯣꯏꯔꯒ ꯃꯈꯣꯏ ꯀꯩꯅꯣ ꯃꯌꯥꯝꯁꯨ ꯀꯣꯏꯕ ꯆꯠꯅꯅꯤꯌꯦ ꯑꯗꯨ ꯉꯥꯏꯍꯥꯛꯁꯨ ꯌꯥꯎꯔꯨꯁꯤꯗꯅ ꯍꯣꯏ ꯑꯗꯨ ꯉꯥꯏꯍꯥꯛ

ꯅꯨꯡꯗꯥꯡ ꯏꯃꯣꯏꯅꯨꯒꯤ ꯊꯥꯕꯜ ꯂꯩꯒ ꯍꯥꯏꯕꯗꯨꯕꯨ ꯊꯥꯕꯜꯒ ꯆꯣꯡꯂꯔꯣꯏꯗꯣꯏ ꯖꯥꯠꯂ ꯍꯥꯏꯕꯗꯤ ꯏꯔꯥꯡꯒꯤ ꯋꯥ ꯈꯛꯇꯁꯨ ꯅꯠꯇꯅ ꯃꯇꯝꯁꯦ ꯑꯩꯈꯣꯏꯗꯤ ꯍꯧꯖꯤꯛ ꯀꯥꯟꯁꯦ ꯊꯥꯕꯜ ꯆꯣꯡꯅꯤꯡꯗ꯭ꯔꯦꯕ ꯅꯨꯄꯤ ꯃꯁꯛ ꯐꯖꯕ ꯑꯣꯏꯅ ꯌꯦꯡꯅꯤꯡꯉꯦꯕ ꯍꯥ ꯎꯝ ꯑꯗꯨ ꯚꯥꯏ ꯑꯩꯅ ꯉꯁꯤ ꯆꯣꯡꯒꯗꯣꯏ ꯃꯐꯝꯁꯦ ꯅꯨꯄꯤ ꯃꯁꯛ ꯐꯖꯕ ꯑꯃ ꯂꯩꯍꯧꯋꯦꯍꯦ ꯑꯩꯅ ꯉꯥꯎꯕ ꯑꯃꯗꯤ ꯂꯩꯍꯧꯏ ꯍꯦ ꯑꯥꯎ ꯑꯥꯎ ꯌꯥꯎꯍꯧꯌꯦꯕ ꯃꯁꯛ ꯐꯖꯕ ꯑꯃꯗꯨ ꯑꯩ ꯉꯥꯁꯥꯏ ꯑꯩꯅ ꯃꯈꯨꯗꯥꯡ ꯄꯥꯏꯒꯦꯅ ꯈꯜꯂꯨꯕꯅꯦꯕ ꯑꯁ ꯑꯗꯨ ꯈꯪꯗꯦ ꯄꯥꯏꯕ ꯐꯪꯒꯗ꯭ꯔꯥ ꯐꯪꯂꯣꯏꯗ꯭ꯔꯥ ꯑꯗꯨꯅꯅꯦꯕ ꯑꯩꯅ ꯑꯃꯨꯛꯇꯪ ꯆꯠꯂꯨꯁꯦ ꯍꯥꯏꯔꯤꯁꯦ

ꯅꯨꯡꯉꯥꯏꯅ ꯀꯥꯞꯊꯣꯛꯎꯁꯦꯕ ꯑꯃꯨꯛꯇ ꯑꯗꯨ ꯅꯪꯒꯤ ꯃꯥ ꯑꯦ ꯑꯩ ꯃꯌꯨꯝ ꯈꯪꯗꯣꯛꯑꯒ ꯂꯥꯛꯑꯕꯅꯦ ꯃꯌꯨꯝꯗ ꯑꯗꯨꯝ ꯁꯪꯉꯨꯔꯗꯕꯅꯦ ꯎꯝ ꯃꯈꯣꯏꯁꯨ ꯑꯩꯅ ꯄꯥꯎ ꯑꯃ ꯐꯪꯕꯗ ꯃꯈꯣꯏꯁꯨ ꯏꯃꯣꯏꯅꯨꯒꯤ ꯉꯥꯒ ꯂꯣꯏꯔ ꯀꯥꯟꯗ ꯒ꯭ꯌꯥꯟ ꯇꯥꯅ ꯇꯞꯅ ꯊꯣꯛꯂꯛꯀꯅꯤ ꯍꯥꯏꯌꯦꯕ ꯆꯥꯛꯀ ꯆꯥꯔ ꯀꯥꯟꯗ ꯑꯗꯨꯅ ꯃꯩ ꯇꯥꯗ꯭ꯔꯤ ꯏꯃꯥ ꯏꯃꯣꯏꯅꯨꯅ ꯑꯩꯒꯤꯗꯃꯛꯇ ꯁꯤꯟꯕꯤꯔꯛꯄꯒ ꯆꯞ ꯃꯥꯟꯅꯔꯕꯅꯤ ꯑꯩ ꯈꯜꯂꯤ ꯑꯩꯒꯤ ꯃꯤꯠꯁꯤꯗ ꯃꯥ ꯈꯛꯇꯅꯤ ꯎꯔꯤꯁꯤꯁꯨ ꯎꯝ ꯑꯗꯨꯃꯥꯏꯅ ꯈꯜꯂꯛꯄ ꯍꯥꯏꯕ ꯇꯥꯔꯦ ꯚꯥꯏ ꯑꯗꯨꯅꯅꯤ ꯑꯩꯗꯤ ꯍꯣꯔꯦꯟ ꯆꯥꯛꯁꯦ ꯌꯥꯝ ꯆꯟꯗꯧ ꯃꯥꯜꯂꯦꯕ ꯊꯥꯕꯜ ꯆꯣꯡꯕ ꯆꯠꯂꯒ ꯃꯥ ꯄꯥꯏꯅꯤ ꯈꯟꯕꯗꯀꯣ ꯆꯥꯛꯀ ꯆꯥꯕ ꯌꯥꯒꯗ꯭ꯔꯥ ꯌꯥꯔꯣꯏꯗ꯭ꯔꯥꯅ ꯈꯜꯂꯤꯕꯅꯤ

ꯑꯦ ꯃꯊꯪꯒꯤ ꯆꯍꯤꯗ ꯏꯃꯥ ꯏꯃꯣꯏꯅꯨꯅ ꯅꯪꯒꯤꯗꯃꯛꯇ ꯑꯣꯏꯅ ꯁꯤꯟꯕꯤꯔꯛꯑꯅꯤ ꯍꯥꯏꯕꯅꯤ ꯆꯍꯤ ꯆꯍꯤꯅꯦꯕ ꯉꯥꯏꯈꯣꯍꯦ ꯉꯥꯏꯍꯥꯛꯇꯪꯒ ꯋꯥꯔꯤ ꯁꯥꯈꯤꯁꯦꯕ

ꯍꯣꯏ ꯍꯣꯏ ꯑꯗꯨ ꯑꯩꯈꯣꯏ ꯆꯠꯃꯤꯟꯅꯕꯗꯨ ꯑꯩꯈꯣꯏ ꯑꯅꯤ ꯈꯛꯇꯪꯗꯤ ꯆꯠꯂꯣꯏꯁꯤꯀꯣ ꯑꯩꯈꯣꯏꯒꯤ ꯚꯥꯏ ꯁꯤꯇꯜꯗꯨ ꯑꯃꯨꯛꯇꯪ ꯍꯧꯕꯤꯒꯤꯁꯦꯕ ꯃꯥꯁꯨ ꯊꯥꯕꯜ ꯆꯣꯡꯕꯗꯨ ꯌꯥꯝ ꯄꯥꯝꯖꯕꯅꯦꯕ ꯌꯥꯝ ꯆꯣꯞꯆꯕꯅꯦꯕ ꯍꯣ ꯑꯗꯨꯗꯤ ꯑꯩꯁꯨ ꯉꯥ ꯑꯃꯨꯛꯇꯪ ꯁꯦꯝꯗꯣꯛꯀꯦ ꯆꯥꯗ꯭ꯔꯤ ꯑꯩ ꯉꯥꯏꯍꯥꯛ ꯂꯩꯔꯒ ꯆꯥꯔꯅꯤ ꯍꯣ ꯍꯣꯏ ꯍꯣꯏ ꯍꯣꯏ ꯅꯨꯃꯤꯠꯇꯨꯗ ꯑꯃꯨꯛ ꯊꯦꯡꯅꯔꯁꯦꯕ ꯍꯣꯏ ꯍꯣꯏ